ꯚꯥꯔꯠꯇ ꯃꯤꯌꯥꯝꯅ ꯀꯣꯏꯕ ꯆꯠꯄ ꯃꯔꯨꯑꯣꯏꯕ ꯂꯥꯏꯅꯤꯡꯒꯤ ꯃꯐꯝꯁꯤꯡ ꯑꯗꯨꯗꯤ ꯕ꯭ꯔꯤꯟꯗꯥꯕꯣꯟ ꯆꯠꯄ ꯕ꯭ꯔꯤꯟꯗꯥꯕꯣꯟ ꯆꯠꯄ ꯃꯇꯝꯗ ꯒꯪꯒꯥ ꯇꯨꯔꯦꯜꯗ ꯂꯨꯞꯄꯒ ꯃꯈꯣꯏꯅ ꯍꯥꯏꯅꯤꯡꯕ ꯀꯌꯥ ꯑꯗꯨ ꯍꯥꯏꯖꯩ ꯌꯨ ꯄꯤꯗ ꯂꯩꯕ ꯏꯟꯗꯤꯌꯥꯒꯤ ꯈ꯭ꯋꯥꯏꯗꯒꯤ ꯆꯥꯎꯕ ꯔꯥꯝ ꯃꯟꯗꯤꯔ ꯍꯟꯗꯛ ꯁꯪꯒꯥꯈꯤꯕ ꯁꯤꯡ ꯑꯁꯤꯁꯨꯅꯤ ꯃꯁꯤꯇ ꯅꯠꯇꯅ ꯀꯤꯗꯔꯅꯥꯠ ꯕꯔꯥꯅꯥꯁꯤ ꯇꯤꯔꯨꯄꯇꯤ ꯁꯤꯔꯗꯤ ꯃꯗꯨꯔꯥꯏ ꯑꯌꯣꯙꯤꯌꯥ ꯚꯩꯁꯅꯣꯗꯦꯕꯤ ꯗꯦꯕꯤ ꯁꯕꯔꯤꯃꯂꯥ ꯔꯥꯅꯥꯛꯄꯨꯔ ꯍꯔꯤꯗ꯭ꯋꯥꯔꯥ ꯑꯃ꯭ꯔꯤꯠꯁꯔ ꯚꯣꯠꯒꯌꯥ ꯑꯃꯔꯅꯥꯠ ꯃꯊꯨꯔꯥ ꯔꯤꯁꯤꯀꯦꯁ ꯚꯗꯤꯔꯅꯥꯠ ꯕ꯭ꯔꯤꯟꯗꯥꯕꯟ ꯔꯥꯃꯦꯁꯔꯥꯝ ꯄꯨꯁꯀꯥꯔ ꯄꯨꯔꯤ ꯑꯁꯤꯅꯆꯤꯡꯕꯁꯨꯅꯤ